ꯂꯝꯀꯣꯏꯕꯁꯤꯡꯅ ꯇꯥꯈꯤꯗ꯭ꯔꯤꯕ ꯑꯣꯏꯔꯝꯕ ꯌꯥꯕ ꯑꯃ ꯑꯗꯨꯕꯨ ꯆꯠꯄꯒꯤ ꯃꯇꯤꯛ ꯂꯩꯕ ꯃꯅꯤꯄꯨꯔꯒꯤ ꯃꯤꯅ ꯀꯌꯥ ꯆꯠꯅꯗꯕ ꯅꯠꯇ꯭ꯔꯒ ꯀꯌꯥ ꯈꯪꯅꯗꯕ ꯃꯐꯝꯁꯤꯡ ꯈꯔ ꯑꯗꯨꯗꯤ ꯑꯩꯈꯣꯏꯒꯤ ꯂꯝꯂꯥꯏ ꯀꯦꯟꯗ꯭ꯔꯒꯤ ꯃꯅꯨꯡꯗ ꯂꯩꯕ ꯑꯩꯈꯣꯏꯒꯤ ꯆꯤꯡꯅꯨꯡꯀꯣꯛ ꯑꯗꯨꯒ ꯑꯩꯈꯣꯏꯒꯤ ꯑꯟꯗ꯭ꯔꯣꯒꯤ ꯈꯨꯨꯟ ꯑꯗꯒꯤ ꯀ꯭ꯋꯥꯊꯥ ꯈꯨꯟ ꯑꯗꯒꯤ ꯃꯥꯏꯕꯝ ꯂꯣꯛꯄ ꯆꯤꯡ ꯁꯤꯁꯤꯡꯁꯦ ꯆꯥꯎꯔꯥꯛꯄ ꯄꯟꯕ ꯌꯥꯏ ꯍꯥꯏꯕꯗꯤ ꯃꯣꯏꯁꯤꯡꯁꯦ ꯑꯩꯈꯣꯏꯅ ꯑꯩꯈꯣꯏ ꯐꯥꯎꯕꯗ ꯃꯅꯤꯄꯨꯔꯗ ꯂꯩꯕ ꯃꯆꯥ ꯃꯁꯦꯟ ꯑꯣꯏꯔꯒꯁꯨ ꯑꯩꯈꯣꯏ ꯕꯥꯎꯕꯗ ꯌꯥꯝ ꯄꯥꯛ ꯄꯥꯛꯅ ꯇꯥꯕ ꯑꯗꯩꯗꯤ ꯄꯥꯛ ꯄꯥꯛꯅ ꯆꯠꯄ ꯐꯪꯗꯕ ꯍꯥꯏꯕ ꯃꯐꯝꯁꯤꯡꯅꯤ ꯆꯥꯎꯔꯥꯛꯄ ꯑꯩꯈꯣꯏꯒꯤ ꯆꯤꯡꯅꯨꯡꯀꯣꯛꯁꯦ ꯑꯩꯈꯣꯏꯒꯤ ꯑꯗꯨꯛꯀꯤ ꯃꯇꯤꯛ ꯌꯥꯝꯅ ꯐꯖꯩ ꯍꯥꯏꯕ ꯇꯥꯔꯦ ꯃꯥꯒꯤ ꯆꯤꯡꯒꯤ ꯐꯖꯕ ꯑꯗꯒꯤꯗꯤ ꯍꯧꯖꯤꯛꯀꯤ ꯃꯐꯝꯁꯦ ꯑꯈꯣꯏ ꯁꯨꯇꯤꯡꯒꯨꯝꯕ ꯑꯗꯒꯤ ꯇꯨꯔꯒꯨꯝꯕ ꯆꯠꯄ ꯈꯣꯠꯄ ꯑꯗꯨꯛꯀꯤ ꯃꯇꯤꯛ ꯌꯥꯝꯅ ꯅꯨꯡꯉꯥꯏꯒꯗꯕ ꯃꯐꯝ ꯍꯥꯏꯗꯤ ꯑꯁꯪ ꯑꯃꯥꯟ ꯑꯗꯩ ꯍꯧꯖꯤꯛꯇꯤ ꯆꯤꯡꯅꯨꯡꯀꯣꯛꯀꯤ ꯍꯦꯛ ꯃꯄꯥꯟꯋꯥꯏꯗ ꯑꯩꯈꯣꯏꯒꯤ ꯗ꯭ꯔꯥꯒꯣꯟ ꯐ꯭꯭ꯔꯨꯠ ꯊꯥꯖꯜꯂꯛꯄꯒꯤ ꯃꯥꯒꯤ ꯗ꯭ꯔꯥꯒꯣꯟ ꯐ꯭ꯔꯨꯠ ꯊꯥꯕꯒꯤ ꯐꯖꯕ ꯑꯗꯨ ꯅꯠꯇꯅ ꯑꯩꯈꯣꯏ ꯇꯣꯉꯥꯟ ꯇꯣꯉꯥꯟꯕ ꯃꯅꯨꯡꯗ ꯑꯩꯈꯣꯏꯒꯤ ꯔꯦꯁꯇꯨꯔꯦꯟꯒꯨꯝꯕ ꯂꯩꯕ ꯑꯗꯩ ꯐꯤꯂꯝ ꯁꯨꯇꯤꯡ ꯇꯧꯕꯒꯤ ꯃꯐꯝꯁꯤꯡ ꯖꯒꯥ ꯇꯣꯉꯥꯟ ꯇꯣꯉꯥꯟꯕ ꯃꯈꯜꯁꯤꯡ ꯂꯩꯈ꯭ꯔꯦ ꯑꯗꯨꯒ ꯁꯝꯅ ꯍꯥꯏꯔꯕꯗ ꯑꯟꯗ꯭ꯔꯣꯒ ꯀ꯭ꯋꯥꯊꯥ ꯒꯨꯝꯕꯁꯤꯗꯤ ꯁꯦꯡꯅ ꯍꯥꯏꯔꯒꯗꯤ ꯁꯤꯗꯤ ꯑꯩꯈꯣꯏꯒꯤ ꯑꯥꯔꯠꯄꯨ ꯅꯨꯡꯁꯤꯖꯕ ꯊꯥꯏꯅꯒꯤ ꯅꯦꯆꯔꯒꯤ ꯑꯣꯏꯕ ꯑꯩꯈꯣꯏꯒꯤ ꯑꯦꯟꯁꯦꯟꯒꯤ ꯍꯥꯏ ꯇꯥꯔꯦ ꯊꯥꯏꯅ ꯄꯨꯋꯥꯔꯤꯒ ꯁꯥꯒꯣꯟꯅꯔ ꯂꯩꯕ ꯈꯨꯟꯗꯥ ꯂꯩꯇꯥꯕꯒꯤ ꯃꯑꯣꯡ ꯆꯥꯛꯊꯣꯡ ꯐꯤꯖꯦꯠ ꯌꯨ ꯌꯨꯆꯥ ꯌꯨꯊꯛ ꯑꯠ ꯆꯥꯛꯆꯥ ꯌꯨꯊꯛ ꯍꯥꯢ ꯇꯥꯔꯦ ꯑꯗꯨꯁꯤꯡꯒꯤ ꯃꯇꯥꯡꯗ ꯈꯪꯅꯤꯡꯕ ꯇꯥꯔꯒꯗꯤ ꯑꯩꯈꯣꯏꯒꯤ ꯊꯥꯏꯅꯒꯤ ꯑꯔꯤꯕ ꯍꯧꯖꯤꯛꯀꯤ ꯀ꯭ꯋꯥꯊꯥ ꯈꯨꯨꯟ ꯒꯨꯝꯕ ꯑꯗꯩ ꯑꯟꯗ꯭ꯔꯣ ꯈꯨꯟ ꯒꯨꯝꯕꯁꯦ ꯑꯁꯤꯁꯤꯡꯁꯦ ꯆꯠꯄ ꯌꯥꯏ ꯑꯗꯨꯒ ꯑꯩꯈꯣꯏꯒꯤ ꯃꯥꯏꯕꯝ ꯂꯣꯛꯄ ꯆꯤꯡ ꯑꯁꯤꯅ ꯑꯩꯈꯣꯏ ꯊꯥꯏꯅ ꯕ꯭ꯔꯤꯇꯤꯁꯁꯤꯡꯒ ꯑꯗꯒꯤ ꯖꯄꯥꯟ ꯂꯥꯟꯃꯤꯁꯤꯡꯒ ꯑꯩꯈꯣꯏ ꯃꯩꯇꯩ ꯃꯆꯥꯁꯤꯡꯒ ꯂꯣꯏꯅꯔ ꯁꯣꯛꯈꯤꯕ ꯂꯥꯟꯁꯤꯡꯗ ꯖꯄꯥꯟ ꯂꯥꯟꯃꯤꯁꯤꯡꯒꯤ ꯃꯥꯒꯤ ꯃꯄꯥ ꯃꯄꯨꯁꯤꯡ ꯂꯩꯔꯝꯕ ꯍꯥꯤ ꯇꯥꯔꯦ ꯑꯗꯨꯒꯨꯝꯕ ꯃꯐꯝ ꯑꯃꯅꯤ ꯁꯤꯁꯨ ꯀꯩꯗꯧꯕ ꯌꯥꯝ ꯆꯠꯄꯗ ꯑꯗꯨꯛꯀꯤ ꯃꯇꯤꯛ ꯐꯖꯕ ꯂꯝꯕꯤ ꯃꯄꯥꯟꯗꯁꯨ ꯂꯩꯔꯦ ꯑꯗꯨꯕꯨ ꯂꯝꯕꯤ ꯃꯄꯥꯟꯗ ꯂꯩ ꯍꯥꯏꯗꯨꯅꯁꯨ ꯃꯌꯥꯝꯅ ꯄꯥꯛ ꯆꯪꯅꯗꯕ ꯍꯥꯏꯕ ꯇꯥꯔꯦ ꯍꯥꯏꯗꯤ ꯃꯥꯒꯤ ꯚꯦꯂꯨꯁꯦ ꯈꯪꯗꯕ ꯃꯤꯅꯗꯤ ꯄꯥꯛ ꯆꯠ ꯇꯕ ꯑꯗꯨꯕꯨ ꯑꯗꯨꯛꯀꯤ ꯃꯇꯤꯛ ꯌꯥꯝꯅ ꯐꯖꯕ ꯃꯐꯝ ꯑꯃꯅꯤ ꯑꯗꯨꯅ ꯃꯌꯥꯝꯁꯤꯡꯁꯤꯗ ꯍꯥꯏꯔꯤꯕ ꯃꯐꯝꯁꯤꯡ ꯑꯁꯤ ꯑꯩꯈꯣꯏ ꯆꯠꯄꯗ ꯑꯗꯨꯛꯀꯤ ꯃꯇꯤꯛ ꯀꯥꯟꯅꯒꯗꯕ ꯑꯗꯨꯛꯀꯤ ꯃꯇꯤꯛ ꯄꯨꯛꯅꯤꯡ ꯁꯨꯝꯍꯠꯅꯤꯡꯉꯥꯏ ꯑꯣꯏꯒꯗꯕ ꯃꯐꯝꯁꯤꯡꯅꯤ ꯍꯥꯏꯖꯅꯤꯡꯏ